ꯍꯜꯂꯣ ꯑ ꯃꯥꯟꯅꯦ ꯀꯩ ꯍꯥꯏꯕꯤꯒꯗꯕ ꯍꯣꯏ ꯒꯥꯔꯤꯗꯤ ꯂꯩꯒꯅꯤ ꯑ ꯚꯔꯥꯁꯦ ꯑꯩꯈꯣꯏ ꯂꯤꯁꯤꯡ ꯃꯉꯥꯗꯒꯤ ꯑꯗꯨꯝ ꯍꯧꯖꯩꯑꯦ ꯑꯩꯈꯣꯏ ꯑꯗꯨꯝ ꯂꯤꯁꯤꯡ ꯃꯉꯥ ꯍꯦꯟꯅꯁꯨ ꯂꯧꯕ ꯌꯥꯎꯕꯅꯦ ꯑꯗꯣ ꯇꯕꯒꯤꯗꯤ ꯑꯩꯈꯣꯏ ꯁꯤꯗꯗꯤ ꯂꯩꯇꯦ